ꯃꯅꯤꯄꯨꯔꯗ ꯈ꯭ꯋꯥꯏꯗꯒꯤ ꯑꯅꯧꯕ ꯃꯃꯤ ꯀꯨꯝꯍꯩꯁꯤꯡ ꯀꯥꯞꯂꯤꯕ ꯃꯔꯨ ꯑꯣꯏꯔꯤꯕ ꯁꯤꯅꯤꯃꯥ ꯍꯣꯜꯁꯤꯡ ꯑꯗꯨꯗꯤ ꯂꯩꯁꯥꯡ ꯁꯤꯅꯤꯃꯥ ꯀꯨꯃꯦꯛ ꯁꯤꯅꯤꯃꯥ ꯇꯥꯟꯊꯥꯄꯣꯂꯤꯁ ꯑꯁꯤꯅꯆꯤꯡꯕ ꯑꯁꯤꯅꯤ ꯑꯁꯤꯒꯨꯝꯕ ꯃꯃꯤ ꯀꯨꯝꯍꯩ ꯀꯥꯞꯐꯝ ꯂꯥꯛꯄꯁꯦ ꯑꯩꯈꯣꯏꯒꯤ ꯑꯣꯏꯅꯗꯤ ꯌꯥꯝꯅ ꯅꯨꯡꯉꯥꯏ ꯑꯅꯧꯕ ꯁꯤꯅꯤꯃꯥꯁꯨ ꯌꯦꯡꯕ ꯐꯪ ꯐꯪꯏ ꯍꯥꯟꯅ ꯐꯪꯂꯝꯗꯕ ꯃꯌꯥꯝꯗꯨꯁꯨ ꯑꯩꯈꯣꯏꯅ ꯅꯧꯅ ꯊꯣꯛꯂꯛꯄ ꯃꯇꯝꯗ ꯑꯗꯨꯝ ꯌꯦꯡꯕ ꯐꯪꯏ ꯑꯗꯨꯒ ꯇꯤꯀꯦꯠꯀꯤ ꯑꯣꯏꯅ ꯍꯥꯏꯔꯨꯔꯒꯗꯤ ꯇꯤꯀꯦꯠ ꯀꯛꯄꯁꯦ ꯏꯟꯁꯇꯥꯒ꯭ꯔꯥꯝ ꯅꯠꯇ꯭ꯔꯒ ꯐꯦꯁꯕꯨꯛꯇ ꯃꯈꯣꯏꯅ ꯇꯤꯀꯦꯠ ꯐꯪꯒꯅꯤ ꯍꯥꯏꯗꯅ ꯑꯦꯗꯕꯔꯗꯥꯏꯁ ꯑꯃ ꯇꯧꯔꯛꯀꯅꯤ ꯑꯗꯨ ꯑꯦꯕꯔꯗꯥꯏꯖ ꯇꯧꯔꯛꯄꯗꯨꯒꯤ ꯃꯇꯨꯡ ꯏꯟꯅ ꯑꯩꯈꯣꯏꯅ ꯑꯣꯟꯂꯥꯏꯟꯗ ꯑꯗꯨꯝ ꯇꯤꯀꯦꯠꯁꯦ ꯀꯛꯑꯁꯨ ꯌꯥꯏ ꯅꯠꯇ꯭ꯔꯒ ꯃꯈꯣꯏꯅ ꯇꯤꯀꯦꯠ ꯊꯥꯏ ꯍꯥꯏꯔꯤꯕ ꯃꯐꯝꯗꯨꯗ ꯆꯠꯂꯒ ꯑꯩꯈꯣꯏꯅ ꯇꯤꯀꯦꯠ ꯀꯛꯄꯁꯨ ꯌꯥꯏ ꯑꯗꯨꯒ ꯑꯩꯈꯣꯏꯒꯤ ꯑꯄꯥꯝꯕ ꯁꯤꯠꯁꯨ ꯑꯗꯨꯝ ꯈꯟꯖꯕ ꯌꯥꯏ ꯃꯃꯜꯒꯤ ꯑꯣꯏꯅ ꯍꯥꯏꯔꯨꯔꯒꯗꯤ ꯌꯥꯝꯅ ꯇꯥꯡꯉꯦꯗꯤ ꯍꯥꯏꯖꯅꯤꯡꯗꯦ ꯃꯄꯥꯟꯒ ꯌꯦꯡꯕ ꯃꯇꯝꯗ ꯑꯗꯨꯝ ꯑꯝꯍꯥ ꯑꯣꯏꯕ ꯌꯥꯎꯏ ꯑꯗꯨꯒ ꯈꯔ ꯍꯦꯟꯅ ꯍꯣꯡꯊꯕꯁꯨ ꯌꯥꯎꯏ